ꯑꯩꯈꯣꯏꯅ ꯀꯥꯟꯅꯕ ꯂꯧꯔꯕ ꯂꯩꯉꯥꯛꯀꯤ ꯁ꯭ꯀꯤꯝ ꯈꯔꯗꯨ ꯀꯔꯤ ꯀꯔꯤꯅꯣ ꯍꯥꯏꯕ ꯇꯥꯔꯒꯗꯤ ꯑꯦꯝ ꯖꯤ ꯑꯦꯟ ꯑꯥꯔ ꯏ ꯖꯤ ꯑꯦꯁ ꯁꯤ ꯍꯩꯁ ꯑꯦꯟ ꯍꯩꯁ ꯇꯤ ꯁꯤ ꯑꯃꯗꯤ ꯄ꯭ꯔꯙꯥꯟ ꯃꯟꯇ꯭ꯔꯤ ꯑꯋꯥꯁ ꯌꯣꯖꯅ ꯄ꯭ꯔꯗꯥꯟ ꯃꯟꯇꯔꯤ ꯑꯥꯋꯥꯁ ꯌꯣꯖꯅꯥ ꯍꯥꯏꯔꯤꯕ ꯁ꯭ꯀꯤꯝ ꯑꯁꯤꯒꯤ ꯃꯇꯦꯡ ꯏꯁꯥꯃꯛꯇꯤ ꯂꯧꯖꯗ꯭ꯔꯤ ꯑꯗꯨꯕꯨ ꯑꯩꯈꯣꯏꯒꯤ ꯂꯩꯀꯥꯏꯗ ꯃꯁꯤꯒꯤ ꯈꯨꯗꯣꯡ ꯆꯥꯕ ꯐꯪꯕ ꯌꯥꯎꯈ꯭ꯔꯦ ꯃꯁꯤ ꯐꯪꯕ ꯃꯇꯝꯗ ꯁꯦꯟꯊꯥꯡ ꯑꯣꯏꯅ ꯂꯥꯛ ꯑꯃꯒ ꯂꯤꯁꯤꯡ ꯀꯨꯟꯊ꯭ꯔꯥ ꯁꯨꯃꯥꯏꯅ ꯐꯪꯏꯅ ꯍꯥꯏꯈꯤ ꯃꯇꯝꯗꯨꯗ ꯍꯥꯏꯕꯗꯤ ꯃꯈꯣꯏꯅ ꯃꯁꯤꯁꯦ ꯁ꯭ꯇꯦꯞ ꯅꯥꯏꯅ ꯄꯤꯔꯛꯏ ꯍꯥꯏꯕꯗꯤ ꯍꯥꯟꯅ ꯃꯇꯝ ꯆꯥꯅ ꯌꯨꯝ ꯁꯥꯔꯒ ꯂꯩꯕ ꯐꯪꯗꯅ ꯂꯩꯔꯝꯕ ꯍꯥꯏꯕꯗꯤ ꯂꯥꯏꯔꯕꯒꯤ ꯃꯈꯥꯗ ꯂꯩꯔꯝꯕ ꯑꯗꯨꯒꯨꯝꯕ ꯏꯃꯨꯡ ꯑꯃꯅ ꯐꯪꯈꯤꯕꯒꯤ ꯋꯥꯔꯤꯅꯤ ꯃꯈꯣꯏꯅ ꯐꯪꯕ ꯃꯔꯝꯗ ꯃꯁꯤꯒꯤ ꯐꯉꯛꯄ ꯄꯩꯁꯥꯁꯤꯅ ꯃꯈꯣꯏꯅ ꯌꯨꯝꯐꯝ ꯊꯣꯟꯗꯅ ꯇꯤꯟ ꯂꯩꯕꯗ ꯁꯤꯖꯤꯟꯅꯗꯅ ꯑꯃꯗꯤ ꯐꯛꯂꯥꯡ ꯐꯥꯕꯗ ꯁꯤꯖꯤꯟꯅꯗꯅ ꯇꯧꯗꯨꯅ ꯌꯨꯝꯗꯣ ꯐꯖꯅ ꯁꯥꯔꯒ ꯍꯧꯖꯤꯛꯇꯤ ꯃꯈꯣꯏ ꯅꯨꯡꯉꯥꯏꯅ ꯂꯩꯈ꯭ꯔꯦ ꯑꯃꯗꯤ ꯑꯦꯝ ꯖꯤ ꯑꯦꯟ ꯑꯥꯔ ꯏ ꯖꯤ ꯑꯦꯁ ꯍꯥꯏꯕꯗꯤ ꯆꯍꯤ ꯑꯃꯗ ꯅꯨꯃꯤꯠ ꯆꯥꯝꯃꯅꯤ ꯊꯕꯛ ꯁꯨꯕ ꯐꯪꯕ ꯑꯗꯨꯝꯕ ꯖꯣꯕ ꯀꯥꯔꯠꯀꯤ ꯊꯕꯀ ꯑꯁꯤ ꯌꯨꯝꯊꯣꯡꯒꯤ ꯑꯣꯏꯅ ꯍꯥꯏꯕꯗꯤ ꯊꯕꯛ ꯇꯧꯗꯕ ꯏꯃꯨꯡꯁꯤꯡꯗ ꯄꯤꯕ ꯑꯗꯨꯒꯨꯝꯕ ꯈꯨꯗꯣꯡ ꯆꯥꯕꯅꯤ ꯑꯗꯨꯒ ꯑꯃꯅ ꯆꯤꯞ ꯃꯤꯅꯤꯁꯇꯔ ꯍꯛꯁꯦꯜꯒꯤ ꯇꯦꯡꯕꯥꯡꯁꯤꯡꯁꯨ ꯂꯥꯏꯔꯕ ꯑꯗꯨꯝꯕ ꯂꯥꯏꯌꯦꯡꯕꯗ ꯃꯄꯨꯡ ꯐꯥꯅ ꯁꯦꯟ ꯄꯨꯊꯣꯛꯄ ꯉꯝꯗ꯭ꯔꯕ ꯏꯃꯨꯡꯁꯤꯡꯅ ꯐꯪꯕ ꯈꯨꯗꯣꯡ ꯆꯥꯕꯅꯤ ꯃꯁꯤꯁꯨ ꯃꯁꯤꯁꯨ ꯑꯩꯈꯣꯏꯒꯤ ꯁꯤ ꯑꯦꯝꯅ ꯄꯤꯕꯤꯕ ꯑꯗꯨꯒꯨꯝꯕ ꯁ꯭ꯀꯤꯝ ꯃꯈꯜ ꯑꯃꯅꯤ ꯃꯁꯤꯗꯒꯤ ꯃꯤꯑꯣꯏ ꯀꯌꯥ ꯈꯨꯗꯣꯡ ꯆꯥꯕ ꯐꯪꯈ꯭ꯔꯦ ꯃꯁꯤꯒꯤ ꯀꯥꯟꯅꯕ ꯐꯅꯌꯥꯝꯅ ꯂꯧꯈ꯭ꯔꯦ ꯃꯤꯁꯤꯡꯁꯤꯅ